ꯑꯩꯅ ꯄꯥꯎ ꯑꯁꯤ ꯑꯌꯥꯝꯕꯅ ꯑꯩꯅ ꯇꯥꯕꯁꯤ ꯑꯩꯈꯣꯏꯒꯤ ꯍꯤꯟꯗꯤ ꯄꯥꯎꯒꯨꯝꯕ ꯑꯗꯨꯒ ꯏꯪꯂꯤꯁꯀꯨꯝꯕ ꯑꯗꯨꯒ ꯃꯩꯇꯩꯂꯣꯟ ꯑꯗ ꯑꯩꯅ ꯑꯌꯥꯝꯕ ꯇꯥꯕꯗ ꯅꯨꯡꯉꯥꯏꯕꯗꯤ ꯃꯩꯇꯩꯂꯣꯟꯅ ꯍꯦꯟꯅ ꯅꯨꯡꯉꯥꯏ ꯑꯗꯣ ꯑꯗꯨꯒ ꯑꯩꯈꯣꯏꯒꯤꯗ ꯂꯩꯔꯤꯕꯤꯁꯤꯅ ꯄꯥꯎꯒꯤ ꯂꯩꯔꯤꯁꯤꯅ ꯑꯩꯈꯣꯏꯒꯤ ꯏꯝꯄꯦꯛ ꯇꯤ ꯚꯤ ꯇꯣꯝ ꯇꯤ ꯚꯤ ꯑꯗꯨꯒ ꯑꯥꯏ ꯑꯦꯁ ꯇꯤ ꯚꯤ ꯑꯗꯨꯒꯨꯝꯕꯁꯤꯡꯗꯨꯗꯒꯤ ꯑꯗꯨꯝ ꯄꯥꯎ ꯇꯥꯖꯩ ꯑꯗꯨꯒ ꯃꯈꯣꯏꯒꯤ ꯑꯗꯨꯝ ꯄꯥꯎ ꯇꯥꯕ ꯃꯇꯝꯗ ꯅꯨꯡꯉꯥꯏ ꯑꯩꯈꯣꯏꯅ ꯈꯪꯗꯕ ꯀꯌꯥ ꯎꯗꯕ ꯀꯌꯥ ꯑꯗꯨꯒ ꯑꯣꯏꯅ ꯌꯧꯕ ꯉꯝꯃꯣꯏꯗꯕ ꯀꯌꯥ ꯄꯥꯎꯁꯤꯡ ꯑꯩꯈꯣꯏ ꯑꯗꯨꯝ ꯇꯥꯕ ꯐꯪꯏ ꯑꯗꯨꯅ ꯑꯩꯅ ꯌꯦꯡꯖꯕꯁꯤꯗꯤ ꯑꯌꯥꯝꯕ ꯃꯩꯇꯩꯂꯣꯟꯒꯤ ꯄꯥꯎꯇꯅꯤ ꯑꯇꯩꯗꯤ ꯑꯇꯩꯗꯤ ꯌꯦꯡꯉꯁꯨ ꯀꯌꯥ ꯊꯋꯥꯏ ꯇꯥꯅ ꯌꯦꯡꯗꯦ ꯑꯩꯈꯣꯏ ꯃꯅꯤꯄꯨꯔ ꯄꯥꯎꯁꯤꯅ ꯑꯌꯥꯝꯕ ꯌꯦꯡꯖꯩ ꯑꯗ ꯑꯩꯈꯣꯏꯒꯤ ꯁ꯭ꯋꯥꯏꯒꯤꯗꯤ ꯂꯣꯀꯦꯜ ꯂꯦꯡꯒꯣꯏꯁ ꯍꯥꯏꯔꯒꯅ ꯑꯩꯈꯣꯏ ꯃꯩꯇꯩꯜꯣꯟꯅꯤ ꯌꯥꯝ ꯂꯥꯡꯉꯦ